ꯑꯩꯒꯤ ꯈꯨꯡꯒꯪꯒꯤ ꯑꯣꯏꯅ ꯃꯤ ꯑꯃ ꯂꯩꯇꯕ ꯃꯤ ꯑꯃ ꯁꯤꯕ ꯌꯥꯎꯔꯛꯄ ꯃꯇꯝꯗ ꯏꯃꯨꯡ ꯃꯅꯨꯡ ꯑꯗꯩ ꯀꯩꯔꯣꯏ ꯂꯩꯀꯥꯏ ꯂꯩꯔꯤꯕ ꯃꯤ ꯈꯨꯗꯤꯡ ꯊꯣꯔꯛꯑꯒ ꯑꯗꯒꯤ ꯏꯃꯨꯡ ꯃꯅꯨꯡꯗ ꯂꯥꯛꯑꯅꯤ ꯑꯗꯨꯒ ꯏꯃꯨꯡ ꯃꯅꯨꯡꯒꯤ ꯃꯤꯗꯨꯅ ꯂꯩꯇ꯭ꯔꯤꯕ ꯃꯤ ꯑꯗꯨ ꯐꯖꯅ ꯂꯨꯖꯊꯣꯛꯄꯤꯔꯅꯤ ꯑꯗꯨꯒ ꯐꯖꯅ ꯐꯤꯔꯣꯟ ꯀꯩꯀꯥ ꯁꯦꯠꯆꯤꯟꯕꯤꯔꯅꯤ ꯑꯗꯨꯒ ꯑꯗꯨꯒꯤ ꯃꯇꯨꯡꯗ ꯑꯩꯈꯣꯏꯅ ꯄꯣꯠꯂꯣꯏꯕ ꯍꯥꯏꯅ ꯑꯩꯍꯣꯏꯅ ꯇꯧꯏ ꯑꯗꯨ ꯄꯣꯠꯂꯣꯏꯕꯁꯤ ꯑꯩꯈꯣꯏꯒꯤ ꯃꯥꯏꯕ ꯀꯩꯀꯥ ꯇꯥꯟꯅꯔꯒ ꯐꯖꯅ ꯑꯩꯈꯣꯏꯅ ꯄꯣꯂꯣꯏꯕꯤꯔꯅꯤ ꯑꯗꯨꯒ ꯁꯤꯕꯁꯤꯒꯤ ꯅꯨꯃꯤꯠ ꯇꯔꯦꯠꯅꯤ ꯁꯨꯕ ꯃꯇꯝꯗ ꯑꯩꯈꯣꯏꯅ ꯑꯁꯇꯤ ꯍꯥꯏꯕ ꯑꯃꯈꯛ ꯇꯧꯋꯦ ꯁꯤꯗ ꯑꯩꯈꯣꯏ ꯁꯤ ꯑꯁꯇꯤ ꯇꯧꯔꯤꯁꯤꯅ ꯑꯇꯩꯒꯤ ꯅꯠꯇꯕ ꯃꯣꯏ ꯍꯧꯖꯤꯛ ꯁꯤꯈ꯭ꯔꯤꯕ ꯂꯩꯈꯤꯗ꯭ꯔꯕ ꯃꯤꯗꯨꯅ ꯅꯨꯡꯉꯥꯏꯅ ꯐꯖꯅ ꯂꯩꯈꯤꯗ꯭ꯔꯕ ꯃꯇꯨꯡꯗ ꯂꯩꯅꯉꯥꯏꯒꯤꯗꯃꯛꯇ ꯃꯥꯒꯤꯗꯃꯛꯇ ꯇꯧꯕ ꯄꯣꯠꯅꯦ ꯑꯗꯨꯒ ꯇꯔꯥ ꯍꯨꯝꯗꯣꯏꯅꯤ ꯁꯨꯕ ꯅꯨꯃꯤꯠꯇꯅ ꯑꯩꯈꯣꯏꯅ ꯁꯣꯔꯥꯠ ꯍꯥꯏꯕ ꯑꯃꯒ ꯑꯩꯈꯣꯏꯅ ꯄꯥꯡꯊꯣꯛꯑꯦ ꯑꯗꯣ ꯁꯤꯅ ꯀꯔꯤꯒꯤꯅꯣ ꯍꯥꯏꯕ ꯃꯇꯝꯗ ꯁꯤꯈ꯭ꯔꯤꯕ ꯃꯅꯨꯡꯁꯤꯗ ꯑꯩꯈꯣꯏꯅ ꯅꯨꯡꯉꯥꯏꯇꯕ ꯐꯣꯡꯗꯣꯛꯄ ꯑꯣꯏꯅ ꯑꯩꯈꯣꯏꯅ ꯉꯥ ꯌꯦꯟ ꯀꯩꯀ ꯆꯥꯗꯕꯤꯗ ꯑꯩꯈꯣꯏꯅ ꯂꯩꯔꯛꯇꯣꯏꯅꯦ ꯑꯗꯨꯒ ꯑꯗꯨꯒꯤ ꯅꯨꯃꯤꯠꯁꯤꯗ ꯇꯔꯥ ꯍꯨꯝꯗꯣꯏꯅꯤ ꯁꯨꯕ ꯅꯨꯃꯤꯠꯁꯤꯗ ꯑꯩꯈꯣꯏꯅ ꯁꯥ ꯌꯦꯟꯕꯨ ꯑꯣꯏꯔꯣ ꯉꯥꯕꯨ ꯑꯣꯏꯔꯣ ꯁꯤ ꯆꯥꯔꯒ ꯑꯩꯈꯣꯏꯅ ꯅꯨꯡꯉꯥꯏꯅ ꯑꯃꯨꯛ ꯂꯩꯅꯕ ꯍꯥꯏꯇꯥꯔꯦ